ꯍꯂꯣ ꯍꯣꯏ ꯍꯣꯏ ꯃꯥꯅꯦ ꯃꯥꯅꯦ ꯍꯥꯡꯉꯤ ꯍꯥꯡꯉꯤ ꯀꯔꯤ ꯍꯣꯏ ꯍꯣꯏ ꯂꯣꯏꯅ ꯂꯩꯗ ꯑꯣ ꯑꯂꯨꯅ ꯀꯤꯂꯣꯗ ꯀꯨꯟꯊ꯭ꯔꯥ ꯆꯤꯅꯤꯅ ꯀꯤꯂꯣꯗ ꯌꯥꯡꯈꯩ ꯑꯗꯨꯒꯤꯅ ꯁꯪꯒꯣꯝꯗꯨꯅ ꯀꯦ ꯖꯤ ꯑꯃꯅ ꯆꯥꯝꯃꯔꯤꯒ ꯁꯚꯦꯟꯇꯤ ꯑꯗꯩ ꯗꯥꯜꯅ ꯀꯦ ꯖꯤꯗ ꯆꯥꯝꯃ ꯂꯩꯌꯦ ꯂꯩꯌꯦ ꯑꯗꯨꯑꯣꯏꯔꯗꯤ ꯅꯪ ꯑꯗꯨꯝ ꯊꯣꯛꯂꯛꯑꯒ ꯌꯦꯡꯉꯣꯅꯦꯀꯣ ꯂꯥꯛꯑꯣ ꯂꯥꯛꯑꯣ ꯂꯩꯔꯦ ꯍꯣꯏ ꯍꯣꯏ ꯐꯔꯦ ꯐꯔꯦ ꯑꯗꯨ ꯅꯪ ꯑꯗꯨꯝ ꯊꯣꯛꯂꯛꯑ ꯌꯦꯡꯉꯣ ꯍꯣꯏ ꯍꯣꯏ ꯐꯔꯦ ꯐꯔꯦ ꯎꯝ ꯎꯝ ꯑꯧ